ꯑꯩꯈꯣꯏꯗꯒꯤ ꯄꯪꯂꯥꯞ ꯂꯥꯞꯇꯅ ꯈꯔ ꯆꯠꯂꯒ ꯇꯨꯔꯦꯜ ꯑꯃ ꯂꯩ ꯇꯨꯔꯦꯜꯗꯨꯒꯤ ꯑꯀꯣꯏꯕꯗ ꯇꯨꯔꯦꯜꯗꯨꯒꯤ ꯃꯄꯥꯟꯗ ꯁꯤꯡꯅꯥꯡ ꯄꯥꯝꯕꯤ ꯃꯌꯥꯝ ꯍꯧꯑꯦ ꯁꯤꯡꯅꯥꯡ ꯄꯥꯝꯕꯤꯁꯤꯡꯗꯨꯒꯤ ꯃꯄꯥꯟꯅ ꯑꯉꯧꯕꯅꯦ ꯑꯁꯪꯕ ꯃꯔꯛꯇ ꯑꯉꯧꯕ ꯑꯗꯨꯒ ꯃꯌꯥꯏꯗꯅ ꯑꯔꯨꯕ ꯔꯨꯇꯦꯜ ꯏꯁꯦꯡꯅ ꯑꯗꯨꯛꯀꯤ ꯃꯇꯤꯛ ꯐꯖꯩ ꯃꯐꯝ ꯑꯗꯨꯗ ꯚꯤꯗꯤꯁꯇꯔ ꯀꯌꯥ ꯑꯃ ꯂꯥꯛꯑꯦ ꯑꯗꯨꯒ ꯐꯣꯇꯣ ꯀꯥꯞꯄ ꯆꯥꯛꯆꯥ ꯍꯩꯖꯥꯅꯕ ꯀꯌꯥ ꯃꯔꯨꯝ ꯇꯧꯑꯦ ꯑꯗꯨꯛꯀꯤ ꯃꯇꯤꯛ ꯐꯖꯩ ꯌꯦꯡꯕꯗ ꯌꯥꯝꯅ ꯅꯨꯡꯉꯥꯏ ꯌꯥꯝꯅꯁꯨ ꯂꯨ ꯅꯥꯜꯂꯤ ꯄꯥꯠꯁꯤꯡ ꯍꯥꯏꯔꯒꯗꯤ ꯂꯣꯛꯇꯥꯛ ꯄꯥꯠ ꯃꯅꯤꯄꯨꯔꯒꯤ ꯑꯣꯏꯅꯗꯤ ꯂꯣꯛꯇꯥꯛ ꯄꯥꯠꯁꯤꯅ ꯈ꯭ꯋꯥꯏꯗꯒꯤ ꯆꯥꯎꯕ ꯄꯥꯠ ꯑꯃꯅꯤ ꯃꯁꯤꯗ ꯇꯨꯔꯤꯖꯝ ꯀꯌꯥ ꯑꯃꯁꯨ ꯂꯥꯛꯑꯦ ꯑꯗꯨꯒ ꯑꯩꯈꯣꯏꯁꯨ ꯆꯠꯂꯨꯔꯦ ꯑꯗꯨꯛꯀꯤ ꯃꯇꯤꯛ ꯐꯖꯕ ꯃꯐꯝꯅꯦ ꯃꯔꯛꯇ ꯐꯨꯝꯗꯤ ꯃꯆꯥ ꯃꯆꯥ ꯇꯥꯎꯔꯒ ꯂꯩꯕ ꯑꯗꯨꯒ ꯑꯗꯨꯛꯀꯤ ꯃꯇꯤꯛ ꯐꯖꯩꯑꯦ ꯃꯥ ꯌꯦꯡꯕꯗ ꯑꯗꯨꯛꯀꯤ ꯃꯇꯤꯛ ꯄꯨꯛꯅꯤꯡ ꯍꯨꯅ ꯐꯖꯩꯑꯦ ꯃꯐꯝꯁꯦ ꯑꯗꯨꯒ ꯃꯐꯝꯗꯨꯗ ꯍꯩꯀꯛ ꯑꯗꯨꯒ ꯍꯥꯏꯗꯤ ꯏꯁꯤꯡꯗ ꯍꯧꯕ ꯄꯣꯠ ꯆꯩ ꯍꯥꯏꯇꯥꯔꯦꯅꯦ ꯑꯗꯨꯒꯨꯝꯕ ꯀꯌꯥ ꯃꯔꯨꯝ ꯐꯪꯉꯦ ꯑꯍꯥꯎ ꯑꯍꯥꯎꯕ ꯐ꯭ꯔꯦꯁ ꯑꯣꯏꯕ ꯉꯥ ꯊꯔꯣꯏ ꯑꯗꯨꯒꯨꯝꯕ ꯃꯌꯥꯝ ꯐꯪꯉꯦ ꯑꯗꯨꯒ ꯌꯦꯡꯕꯗꯁꯨ ꯌꯥꯝ ꯅꯨꯡꯉꯥꯏꯑꯦ ꯌꯥꯝꯅꯁꯨ ꯂꯨ ꯅꯥꯜꯂꯦ ꯆꯤꯡꯖꯥꯎꯁꯤꯡ ꯍꯥꯏꯔꯒꯤꯗꯤ ꯃꯅꯤꯄꯨꯔꯒꯤ ꯁꯤꯔꯣꯏ ꯂꯤꯂꯤ ꯁꯤꯔꯣꯏ ꯂꯤꯂꯤ ꯍꯥꯏꯕ ꯂꯩ ꯑꯁꯦ ꯎꯔꯈꯨꯜꯗ ꯎꯔꯈꯨꯜꯗ ꯂꯩꯕꯅꯦ ꯎꯔꯈꯨꯜꯒꯤ ꯆꯤꯡ ꯃꯗ ꯁꯥꯟꯕꯅꯦ ꯑꯗꯣ ꯁꯤꯔꯣꯏ ꯂꯤꯂꯤ ꯍꯥꯏꯔꯤꯕ ꯂꯝ ꯑꯁꯦ ꯍꯧꯖꯤꯛꯀꯤ ꯁꯤꯔꯣꯏ ꯆꯤꯡ ꯑꯁꯤꯗ ꯁꯥꯠꯄꯅꯦ ꯆꯤꯉ ꯑꯁꯤꯁꯨ ꯌꯥꯝꯅ ꯐꯖꯩ ꯃꯥꯒꯤ ꯃꯊꯛꯇ ꯀꯥꯈꯜꯂꯒ ꯁꯤꯔꯣꯏꯁꯤꯡꯅ ꯁꯥꯠꯄ ꯃꯇꯝꯗ ꯃꯤ ꯀꯌꯥꯃꯔꯨꯝ ꯌꯦꯡ ꯆꯠꯅꯩ ꯑꯩꯈꯣꯏꯁꯨ ꯆꯠꯂꯤ ꯑꯗꯨꯛꯀꯤ ꯃꯇꯤꯛ ꯐꯖꯩꯑꯦ ꯑꯗꯨꯛꯀꯤ ꯃꯇꯤꯛꯁꯨ ꯌꯦꯡꯕꯗ ꯅꯨꯡꯉꯥꯏ ꯂꯝꯄꯥꯛꯁꯤꯡ ꯍꯥꯏꯔꯒꯗꯤ ꯑꯩꯈꯣꯏꯗꯒꯤ ꯏꯂꯥꯞ ꯂꯥꯞꯇꯅ ꯂꯝꯄꯥꯛ ꯑꯆꯧꯕ ꯑꯃ ꯂꯩꯑꯦ ꯂꯝꯄꯥꯛ ꯑꯁꯤꯗ ꯆꯍꯤ ꯈꯨꯗꯤꯡꯒꯤ ꯗꯤꯁꯇ꯭ꯔꯤꯛ ꯂꯦꯕꯦꯜ ꯁ꯭ꯇꯦꯠ ꯂꯦꯕꯦꯜ ꯐꯨꯠꯕꯣꯜ ꯇꯣꯔꯅꯥꯃꯦꯟꯠ ꯀꯌꯥꯃꯔꯨꯝ ꯁꯤꯜꯂꯦ ꯌꯥꯝꯅꯁꯨ ꯃꯁꯥ ꯅꯥꯜꯂꯦ ꯌꯥꯝꯅꯁꯨ ꯐꯖꯩ ꯌꯥꯝꯅꯁꯨ ꯐꯥꯎꯑꯦ ꯏꯁꯤꯡ ꯆꯥꯏꯕꯤ ꯍꯥꯏꯔꯒꯗꯤ ꯏꯁꯤꯡ ꯆꯥꯏꯕꯤ ꯋꯉꯇꯔ ꯐꯣꯜ ꯍꯥꯏꯅ ꯃꯅꯤꯄꯨꯔꯒꯤ ꯑꯣꯏꯅ ꯂꯩꯑꯦ ꯑꯗꯣ ꯑꯩꯈꯣꯏꯁꯨ ꯆꯠꯂꯦ ꯑꯗꯨꯛꯀꯤ ꯃꯇꯤꯛ ꯅꯨꯡꯉꯥꯏ ꯑꯗꯨꯛꯀꯤ ꯃꯇꯤꯛ ꯐꯖꯩ ꯑꯗꯨꯛꯀꯤ ꯃꯇꯤꯛ ꯏꯁꯤꯡꯁꯨ ꯂꯨꯏ ꯑꯗꯨꯒ ꯃꯤꯁꯨ ꯑꯗꯨꯛꯀꯤ ꯃꯇꯤꯛ ꯇꯤꯜꯂꯦ ꯑꯗꯨꯛꯀꯤ ꯃꯇꯤꯛ ꯂꯥꯛꯑꯦ ꯑꯩꯈꯣꯏꯁꯨ ꯆꯠꯂꯦ ꯑꯗꯨꯗ ꯑꯗꯨꯛꯀꯤ ꯃꯇꯤꯛ ꯅꯨꯡꯉꯥꯏ ꯎꯃꯪ ꯑꯩꯈꯣꯏꯅ ꯂꯩꯔꯤꯕ ꯃꯅꯤꯄꯨꯔ ꯑꯁꯦ ꯆꯤꯡꯅ ꯁꯔꯨꯛ ꯑꯍꯨꯝ ꯊꯣꯛꯄꯒꯤ ꯑꯅꯤꯅꯦ ꯇꯝꯄꯥꯛꯅ ꯁꯔꯨꯛ ꯑꯃꯈꯛꯇꯪꯅꯦ ꯎꯃꯪꯅ ꯅꯝꯅ ꯂꯩꯕꯅꯤ ꯑꯗꯨꯅ ꯃꯈꯜ ꯃꯈꯥ ꯀꯌꯥ ꯃꯔꯨꯝꯒꯤ ꯁꯥ ꯎꯆꯦꯛ ꯌꯥꯝꯅ ꯐꯪꯏ ꯃꯔꯥꯡ ꯀꯥꯏ ꯑꯗꯨꯕꯨ ꯑꯗꯨꯛꯀꯤ ꯃꯇꯤꯛꯁꯨ ꯐꯖꯩ